ꯏꯟꯗꯤꯌꯥꯁꯦ ꯀꯥꯡꯂꯨꯞ ꯃꯈꯜ ꯃꯈꯜ ꯃꯌꯥꯝ ꯇꯥꯏ ꯃꯤ ꯃꯈꯜ ꯃꯈꯜ ꯃꯌꯥꯝ ꯇꯥꯏ ꯌꯥꯝꯅ ꯗꯥꯏꯕꯔꯁ ꯑꯣꯏ ꯑꯗꯨꯒ ꯃꯤ ꯃꯈꯜ ꯃꯈꯜ ꯀꯥꯡꯂꯨꯞ ꯃꯈꯜ ꯃꯈꯜ ꯇꯥꯕꯒꯤ ꯃꯇꯨꯡ ꯏꯟꯅ ꯀꯜꯆꯔꯁꯨ ꯌꯥꯝꯅ ꯃꯈꯜ ꯃꯈꯜ ꯑꯗꯨꯝ ꯈꯦꯠꯅꯕꯁꯦ ꯑꯗꯨꯝ ꯎꯕ ꯐꯪꯉꯦ ꯑꯩꯈꯣꯏꯅ ꯈꯤꯇꯪꯗꯒꯤꯅ ꯌꯥꯝꯅ ꯈꯦꯠꯅꯕ ꯕꯥꯎꯇ ꯑꯗꯨꯝ ꯎꯕ ꯐꯪꯉꯦ ꯑꯩꯈꯣꯏꯅ ꯁ꯭ꯄꯦꯁꯤꯐꯤꯛ ꯑꯣꯏꯕ ꯖꯒꯥ ꯂꯣꯀꯦꯁꯟ ꯑꯃ ꯂꯧꯈꯠꯂꯕꯧꯇ ꯃꯅꯤꯄꯨꯔꯗ ꯌꯦꯡꯉꯕꯧꯗ ꯀꯜꯆꯔꯁꯦ ꯌꯥꯝꯅ ꯈꯦꯠꯅꯕꯁꯦ ꯑꯩꯈꯣꯏꯅ ꯎꯕ ꯐꯪꯉꯦ ꯑꯩꯈꯣꯏꯅ ꯆꯥꯕ ꯊꯛꯄ ꯐꯤꯖꯦꯠ ꯆꯥꯛꯆꯥ ꯋꯥ ꯉꯥꯡꯕꯒꯤ ꯃꯋꯣꯡ ꯁꯤꯗꯕꯧꯇ ꯑꯩꯈꯣꯏꯅ ꯎꯕ ꯐꯪꯉꯦ ꯗꯤꯐꯔꯦꯟꯁꯁꯦ ꯌꯥꯝꯅ ꯑꯗꯣ ꯁꯝꯅ ꯍꯥꯏꯔꯕꯗ ꯑꯩꯈꯣꯏ ꯃꯅꯤꯄꯨꯔꯗ ꯌꯦꯡꯉꯀꯥꯟꯗ ꯀꯩꯅꯣ ꯐꯨꯗ ꯀꯜꯆꯔ ꯆꯥꯕ ꯊꯛꯄꯒꯤ ꯃꯋꯣꯡꯁꯤꯗꯁꯨ ꯌꯥꯝ ꯈꯦꯠꯅꯩ ꯍꯥꯏꯗꯤ ꯖꯒꯥ ꯈꯔꯗ ꯆꯥꯅꯗꯕ ꯄꯣꯠꯁꯦ ꯈꯔ ꯖꯒꯥ ꯑꯃꯗꯗꯤ ꯐꯖꯅ ꯄꯥꯝꯅ ꯆꯥꯅꯩ ꯍꯥꯏꯗꯤ ꯅꯨꯡꯇꯤꯒꯤꯗ ꯗꯦꯂꯤ ꯂꯥꯏꯐꯇ ꯆꯥꯕ ꯑꯣꯏꯔꯁꯨ ꯅꯠꯇ꯭ꯔꯒꯅ ꯎꯁꯣꯕꯒꯨꯝꯕ ꯀꯔꯃꯒꯨꯝꯕ ꯑꯗꯨꯝꯕ ꯊꯧꯗꯣꯛ ꯋꯥꯊꯣꯛꯇ ꯑꯣꯏꯔꯒꯁꯨ ꯀꯣ ꯑꯗꯨꯃꯥꯏꯅ ꯈꯦꯠꯅꯕꯁꯦ ꯑꯗꯨꯝ ꯎꯕ ꯐꯪꯉꯦ ꯑꯗꯒꯤ ꯋꯥꯉꯥꯡ ꯁꯥꯉꯥꯡꯗ ꯍꯥꯏꯔꯀꯥꯟꯗꯁꯨ ꯑꯩꯈꯣꯏꯅ ꯅꯨꯡꯇꯤꯒꯤ ꯋꯥ ꯉꯥꯡꯕꯗ ꯁꯤꯖꯤꯟꯅꯕ ꯋꯥꯍꯩ ꯋꯥꯇꯥ ꯑꯗꯒꯤ ꯋꯥ ꯉꯥꯡꯕꯒꯤ ꯇꯣꯟꯗꯕꯧꯇ ꯈꯦꯠꯅꯕ ꯎꯕ ꯐꯪꯉꯦ ꯑꯗꯒꯤ ꯑꯩꯈꯣꯏꯅ ꯁꯥꯎꯔꯀꯥꯟꯗ ꯑꯁꯥꯎꯕ ꯎꯠꯄꯗꯐꯧꯇ ꯑꯗꯨꯝ ꯈꯦꯠꯅꯕꯁꯦ ꯎꯕ ꯐꯪꯉꯦ ꯑꯗꯨꯗꯒꯤ ꯑꯃꯨꯛ ꯀꯩꯅꯣꯗ ꯑꯉꯥꯡꯅ ꯁꯥꯅꯕꯁꯦ ꯁꯤꯗꯕꯧꯇ ꯑꯩꯈꯣꯏꯗꯤꯗꯨꯝ ꯑꯈꯣꯏꯗꯨꯝ ꯎꯕ ꯐꯪꯉꯦ ꯈꯦꯠꯅꯕꯁꯦ ꯖꯒꯥ ꯖꯒꯥꯒꯤ ꯃꯇꯨꯡ ꯏꯟꯅ ꯑꯗꯒꯤ ꯑꯃꯨꯛ ꯀꯩꯅꯣ ꯉꯁꯥꯏꯒꯤ ꯃꯅꯤꯄꯨꯔ ꯃꯅꯨꯡꯗꯁꯨ ꯀꯥꯡꯂꯨꯞ ꯃꯌꯥꯝ ꯈꯦꯠꯅꯕ ꯃꯌꯥꯝ ꯂꯩ ꯂꯩ ꯑꯗꯨꯒ ꯀꯥꯡꯂꯨꯞ ꯈꯨꯗꯤꯡꯒꯤꯁꯨ ꯍꯥꯏꯗꯤ ꯃꯁꯥꯒꯤ ꯑꯣꯏꯕ ꯐꯤꯔꯣꯟ ꯑꯗꯨꯝ ꯂꯩꯖꯩ ꯑꯗꯨꯒ ꯀꯥꯡꯂꯨꯞ ꯑꯃꯇꯪꯗ ꯌꯦꯡꯉꯐꯧꯇꯗ ꯀꯩꯅꯣꯁꯦ ꯐꯤꯖꯦꯠꯁꯦ ꯌꯥꯝꯅ ꯈꯦꯠꯅꯕꯁꯦ ꯑꯗꯨꯝ ꯎꯕ ꯐꯪꯉꯦ ꯖꯒꯥ ꯈꯔꯗ ꯁꯦꯠꯅꯕ ꯃꯋꯣꯡ ꯑꯗꯒꯤ ꯈꯔꯗ ꯁꯦꯠꯅꯗꯕ ꯃꯋꯣꯡꯁꯦ ꯑꯗꯨꯝ ꯂꯩ ꯑꯗꯨꯒ ꯁꯤꯒꯤ ꯈꯦꯠꯅꯕꯁꯦ ꯑꯌꯥꯝꯕꯅ ꯑꯩꯈꯣꯏꯅ ꯀꯩꯅꯣꯗ ꯎꯕ ꯐꯪꯉꯦ ꯅꯨꯄꯤꯗ ꯎꯕ ꯐꯪꯉꯦ ꯅꯨꯄꯥꯒ ꯌꯦꯡꯅꯔꯨꯔꯀꯥꯟꯗ ꯍꯥꯏꯕꯗꯤ ꯅꯨꯄꯤꯁꯤꯡꯁꯤꯅ ꯍꯥꯏꯕꯗꯤ ꯃꯣꯏꯅ ꯆꯠꯀꯗꯧꯔꯤꯕ ꯊꯧꯗꯣꯛ ꯋꯥꯊꯣꯛ ꯑꯗꯨꯒ ꯃꯐꯝ ꯃꯇꯝꯒꯤ ꯃꯇꯨꯡ ꯏꯟꯅ ꯐꯤꯔꯣꯟꯁꯦ ꯑꯗꯨꯝ ꯈꯦꯠꯅꯩ ꯁꯨꯃꯥꯏꯅ ꯑꯗꯨꯝ ꯎꯋꯦ ꯑꯗꯒꯤ ꯌꯥꯝꯅ ꯀꯥ ꯀꯩꯅꯣ ꯌꯨꯅꯤꯛ ꯑꯣꯏꯕ ꯏꯟꯗꯤꯌꯥꯒꯤ ꯑꯣꯏꯅ ꯆꯥꯎꯅ ꯌꯦꯡꯉꯀꯥꯟꯗꯁꯨ ꯎꯕ ꯑꯩꯈꯣꯏꯅ ꯃꯅꯤꯄꯨꯔꯗꯇꯪ ꯌꯦꯡꯉꯀꯥꯟꯗꯁꯨ ꯎꯕ ꯌꯨꯅꯤꯛ ꯑꯣꯏꯕ ꯀꯜꯆꯔ ꯑꯃ ꯍꯥꯏꯔꯒꯗꯤ ꯑꯈꯣꯏꯅ ꯎꯃꯪꯂꯥꯏ ꯂꯥꯠꯄ ꯁꯦꯀ꯭ꯔꯦꯗ ꯐꯣꯔꯦꯁ ꯇ ꯌꯥꯝꯅ ꯑꯩꯈꯣꯏꯅ ꯍꯥꯏꯗꯤ ꯀꯩꯅꯣ ꯇꯧꯖꯕꯁꯦ ꯊꯋꯥꯏ ꯌꯥꯎꯖꯕ ꯍꯥꯏꯗꯤ ꯑꯩꯈꯣꯏꯅ ꯅꯤꯡꯖꯕ ꯁꯤꯒꯤꯖꯦ ꯎꯕ ꯐꯪꯉꯦ ꯍꯥꯏꯗꯤ ꯑꯩꯈꯣꯏꯁꯦ ꯌꯥꯝꯅ ꯅꯦꯆꯔꯒ ꯌꯥꯝꯅ ꯀ꯭ꯂꯣꯁ ꯑꯣꯏꯕ ꯕꯣꯟ ꯑꯃ ꯊꯝꯃꯦ ꯑꯗꯨꯝ ꯑꯗꯨꯃꯥꯏꯅ